ꯍꯜꯂꯣ ꯑꯁꯣꯝꯒꯤ ꯁꯤꯒꯤ ꯀꯩꯅꯣ ꯍꯤꯡꯖꯥꯡ ꯅꯥꯄꯤ ꯈꯔꯁꯦ ꯀꯩ ꯀꯩꯅꯣ ꯏꯔꯣꯝꯕ ꯊꯣꯡꯕꯒꯤ ꯍꯥꯏꯔꯛꯄꯅꯦꯕ ꯑꯩꯈꯣꯏ ꯀꯩꯅꯣꯅ ꯅꯨꯄꯤꯅ ꯑꯗꯣ ꯏꯔꯣꯝꯕꯒꯤ ꯍꯥꯏꯕꯁꯦ ꯌꯣꯡꯆꯥꯛꯁꯦ ꯀꯌꯥꯃꯨꯛꯀ ꯑꯣꯏꯅꯤ ꯃꯌꯣꯝꯗ ꯆꯥꯝꯃꯒꯤ ꯃꯉꯥ ꯑꯣ ꯇꯔꯨꯛꯁꯨꯕ ꯌꯥꯔꯣꯏꯗ꯭ꯔꯣ ꯆꯥꯝꯃꯒꯤ ꯑꯣ ꯑꯗꯨꯗꯤ ꯐꯔꯦ ꯑꯗꯨꯗꯤ ꯂꯩ ꯈꯤꯇꯪ ꯇꯥꯕꯗꯤ ꯌꯥꯔꯦ ꯆꯥꯝꯃꯒꯤ ꯃꯉꯥ ꯍꯥꯏꯁꯦ ꯌꯥꯡꯈꯩꯒꯤ ꯑꯍꯨꯝꯒꯨꯝꯕ ꯑꯗꯨꯃꯥꯏ ꯇꯧꯁꯤꯗꯅ

ꯑꯗꯨ ꯌꯦꯡꯉꯁꯦ ꯑꯥ ꯑꯗꯩꯗꯤ ꯀꯩꯅꯣ ꯁꯦ ꯅꯥꯀꯨꯞꯄꯤꯁꯨ ꯍꯥꯏꯔꯛꯄꯅꯦ ꯅꯥꯀꯨꯞ ꯅꯥꯀꯨꯞꯄꯤꯁꯤꯗꯤ ꯀꯌꯥ ꯑꯣꯏꯅꯤ ꯂꯨꯄꯥ ꯇꯔꯥꯒꯤ ꯍꯥꯞꯄꯤꯔꯛꯑꯣ ꯅꯥꯀꯨꯞꯄꯤ ꯑꯗꯩꯗꯤ ꯑꯗꯩꯗꯤ ꯅꯥꯀꯨꯞꯄꯤꯅꯦ ꯑꯗꯩꯗꯤ ꯀꯩꯅꯣ ꯏꯔꯣꯝꯕꯒꯤꯁꯦ ꯀꯔꯤ ꯀꯔꯤꯅꯣ ꯑꯗꯩꯗꯤ ꯃꯣꯔꯣꯛꯁꯦ ꯈꯔ ꯀꯩꯅꯣ ꯃꯣꯔꯣꯛ ꯀꯩꯅꯣꯗꯤ ꯂꯩꯕ꯭ꯔꯥ ꯎꯃꯣꯔꯣꯛꯁꯦ ꯌꯦꯡꯒꯦꯅꯦ ꯎꯃꯣꯔꯣꯛꯁꯦ ꯎꯝ ꯑꯥ ꯌꯥꯔꯦ ꯌꯥꯔꯦ ꯑꯗꯨꯒ ꯇꯤꯜꯍꯧ ꯃꯅꯥ ꯇꯤꯜꯍꯧ ꯃꯅꯥꯁꯤꯗꯤ ꯆꯕꯨꯟ ꯇꯔꯥꯒꯤ ꯑꯣꯏꯒꯗ꯭ꯔꯥ ꯁꯤꯒꯤꯁꯦ ꯃꯄꯨꯟꯗ ꯇꯔꯥ ꯑꯗꯨꯗꯤ ꯇꯤꯜꯍꯧ ꯃꯅꯥ ꯈꯤꯇ ꯍꯥꯞꯄꯤꯔꯛꯑꯣ ꯇꯔꯥꯒꯤ ꯑꯗꯩꯗꯤ ꯁꯤ ꯑꯂꯨ ꯑꯉꯥꯡꯕꯁꯦ ꯐꯗꯤꯒꯣꯝ ꯑꯣ ꯐꯗꯤꯒꯣꯝꯁꯤꯗꯤ ꯁꯤꯁꯨ ꯇꯔꯥꯒꯤꯔꯥ ꯑꯣ ꯑꯗꯨꯁꯨ ꯍꯥꯞꯄꯤꯔꯛꯑꯣ ꯑꯗꯨꯒ ꯑꯜꯂꯨ ꯑꯉꯥꯡꯕꯁꯤꯗꯤ ꯀꯌꯥ ꯀꯃꯥꯏꯅ ꯑꯣꯟꯒꯦ ꯏꯗꯤꯌꯦ ꯑꯗꯨꯗꯤ ꯀꯤꯂꯣ ꯃꯈꯥꯏꯒꯤ ꯑꯣꯟꯕꯤꯔꯛꯑꯣꯅꯦ ꯀꯩꯅꯣꯒꯗꯤ ꯊꯝꯕ꯭ꯔꯥ ꯉꯥꯔꯤꯒꯗꯤ ꯊꯝꯕ꯭ꯔꯥ ꯑꯗꯨ ꯌꯥꯎꯗꯦꯕ ꯑꯣ ꯑꯗꯨꯗꯤ ꯑꯇꯩ ꯀꯩ ꯀꯩ ꯆꯪꯗꯣꯏꯅꯣꯅꯦ ꯍꯥꯏꯔꯛꯄꯁꯦ ꯂꯤꯁꯁꯨ ꯏꯔꯛꯇ꯭ꯔꯦ ꯑꯗꯨꯗꯤ ꯑꯗꯣ ꯇꯣꯉꯥꯟꯕ ꯑꯇꯣꯞꯄ ꯀꯥꯡꯍꯧꯒꯤ ꯈꯥꯃꯦꯟ ꯑꯁꯤꯟꯕꯁꯦ ꯈꯔ ꯄꯤꯕꯤꯔꯛꯑꯣꯅꯦ ꯑꯗꯣ ꯀꯤꯂꯣꯗ ꯀꯌꯥ ꯑꯣꯏꯅꯤ ꯈꯥꯃꯦꯟ ꯑꯁꯤꯟꯕꯗꯤ

ꯈꯥꯃꯦꯟ ꯑꯁꯤꯟꯕ ꯎꯝ ꯀꯤꯂꯣꯃꯈꯥꯏ ꯑꯃꯅ ꯌꯥꯔꯅꯤ ꯑꯦ ꯑꯗꯨꯅ ꯑꯗꯨꯅ ꯌꯥꯔꯅꯤꯗ ꯑꯇꯩꯗꯤ ꯀꯣꯟꯅ ꯇꯣꯇꯦꯜ ꯀꯌꯥ ꯇꯥꯔꯒꯦ ꯑꯝꯇ ꯌꯦꯡꯕꯤꯔꯛꯑꯣꯅꯦ ꯑꯗꯨꯒ ꯌꯦꯡꯁꯦ ꯑꯥ ꯑꯁꯤ ꯐꯗꯤꯒꯣꯝ ꯋꯥꯟ ꯇ꯭ꯋꯦꯟꯇꯤ ꯁꯦ ꯆꯥꯝꯃ ꯊꯃꯝꯃꯒꯦ ꯌꯥꯔꯗ꯭ꯔꯣ ꯐꯔꯦ ꯐꯔꯦ ꯆꯥꯝ ꯇꯔꯥꯁꯦ ꯂꯧꯔꯣꯅꯦ ꯌꯥꯔꯅꯤꯅ ꯅꯨꯡꯉꯥꯏꯖꯔꯦ